ꯑꯩꯅ ꯉꯔꯥꯡ ꯕꯖꯥꯔꯗꯒꯤ ꯍꯂꯛꯄꯗ ꯃꯦꯀꯞ ꯁꯦꯠ ꯑꯃ ꯂꯝꯕꯤꯗꯒꯤ ꯍꯥꯊꯨ ꯍꯥꯊꯨ ꯂꯩꯔꯛꯄꯅꯤ ꯂꯨꯄꯥ ꯁꯤꯛꯁ ꯐꯤꯞꯇꯤꯗ ꯌꯨꯝ ꯌꯧꯔꯛꯑꯒ ꯌꯦꯡꯕ ꯃꯇꯝꯗ ꯄꯥꯎꯗ꯭ꯔꯁꯤꯡ ꯑꯗꯨ ꯂꯣꯏꯅ ꯆꯥꯏꯊꯣꯛꯑꯃꯃꯦ ꯐꯥꯎꯟꯗꯦꯁꯟ ꯑꯗꯨꯁꯨ ꯂꯤꯛ ꯑꯣꯏꯔꯝꯃꯦ ꯄꯦꯛꯀꯤꯡꯅ ꯌꯥꯝꯅ ꯆꯥꯎꯅ ꯇꯧꯔꯛꯏ ꯑꯗꯨꯒ ꯃꯅꯨꯡꯗꯅ ꯀ꯭ꯋꯥꯟꯇꯤꯇꯤ ꯈꯤꯇꯪꯍꯛ ꯍꯥꯞꯂꯝꯃꯤ ꯀ꯭ꯋꯥꯂꯤꯇꯤꯁꯨ ꯐꯠꯇꯦ ꯂꯩꯔꯛꯄꯗ ꯐꯖꯟꯅꯁꯨ ꯌꯦꯡꯂꯛꯍꯧꯗ꯭ꯔꯦ ꯌꯣꯜꯂꯛꯏꯕ ꯃꯤꯗꯨꯅꯔꯥ ꯅꯠꯇ꯭ꯔꯒ ꯁꯥꯔꯛꯄ ꯃꯤꯗꯨꯅꯔꯥ ꯈꯪꯗ꯭ꯔꯦ ꯐꯖꯅ ꯐ꯭ꯔꯣꯠ ꯇꯧꯕꯤꯔꯛꯑꯦ ꯑꯩ ꯌꯥꯝ ꯁꯥꯎꯅꯤꯡꯏ ꯃꯊꯪꯗꯒꯤ ꯄꯣꯠ ꯂꯧꯕꯗ ꯐꯖꯅ ꯆꯦꯛ ꯇꯧꯔꯒ ꯑꯣꯏꯅ ꯂꯧꯔꯅꯤ